ꯃꯇꯝꯒꯤ ꯃꯇꯨꯡ ꯏꯟꯅ ꯂꯣꯟꯁꯤ ꯍꯣꯡꯗꯤ ꯍꯣꯡꯉꯦ ꯍꯣꯡꯉꯦ ꯍꯥꯏꯗꯤ ꯅꯍꯥꯜꯋꯥꯏ ꯑꯩꯈꯣꯏ ꯄꯨꯈꯣꯏ ꯑꯩꯈꯣꯏ ꯕꯥꯍꯣꯏꯅ ꯋꯥꯔꯤ ꯂꯤꯕꯤꯕ ꯃꯇꯝꯗꯗꯤ ꯍꯥꯏꯗꯤ ꯑꯩꯈꯣꯏꯁꯤ ꯅꯍꯥꯜꯋꯥꯏꯗꯒꯤ ꯍꯥꯏꯗꯤ ꯑꯩꯈꯣꯏꯒꯤ ꯇꯣꯉꯥꯟꯕ ꯏꯔꯣꯟ ꯏꯌꯦꯛ ꯂꯩꯖꯕ ꯀꯩꯅꯣꯅꯤꯅꯀꯣ ꯋꯥꯁꯦ ꯅꯤꯡꯊꯧꯔꯣꯜ ꯅꯤꯡꯊꯧ ꯄꯥꯟꯕ ꯂꯩꯕꯥꯛꯅꯤꯅꯅꯦ ꯍꯥꯏꯗꯤ ꯃꯣꯏ ꯅꯤꯡꯊꯧꯒꯤ ꯀꯩꯅꯣ ꯇꯧꯔꯒ ꯁꯨꯝ ꯋꯥꯗꯣ ꯉꯥꯡꯉꯛꯄꯅꯤꯅ ꯍꯥꯏꯗꯤ ꯃꯣꯏ ꯊꯧꯒꯜꯂꯣꯟ ꯕꯦꯕꯥꯔ ꯍꯥꯏꯗꯤ ꯀꯔꯥꯏ ꯆꯠꯂꯨꯏꯅꯣ ꯈꯣꯠꯂꯨꯏꯅꯣ ꯍꯧꯖꯤꯛꯇꯤ ꯀꯥꯏ ꯆꯠꯂꯨꯏꯅꯣ ꯑꯗꯨ ꯇꯧꯔꯨꯏꯅꯣ ꯇꯧꯗꯕꯤꯗ ꯅꯍꯥꯜꯋꯥꯏꯒꯤꯗꯤ ꯌꯥꯝ ꯅꯨꯡꯁꯤ ꯅꯨꯡꯁꯤꯅ ꯇꯔꯥꯛ ꯀꯥꯟꯗꯁꯨ ꯀꯩ ꯍꯥꯏꯅꯤ ꯏꯁꯥꯗ ꯌꯥꯝ ꯅꯨꯡꯉꯥꯏꯖꯕꯗꯣ ꯑꯗꯨꯃꯥꯏꯅ ꯇꯧꯔꯒ ꯉꯥꯡꯉꯦꯅ ꯍꯥꯏ ꯍꯧꯖꯤꯛꯀꯥꯟꯗꯤ ꯊꯣꯏꯅꯁꯨ ꯑꯗꯨꯝꯕꯗꯨꯁꯨ ꯎꯗ꯭ꯔꯦ ꯆꯥꯎꯈꯠꯂꯛꯄꯩ ꯃꯇꯨꯡ ꯏꯟꯅ ꯍꯥꯏꯗꯤ ꯃꯇꯝ ꯃꯇꯝꯁꯤꯁꯨ ꯑꯣꯜꯂꯛꯑꯦ ꯄꯨꯡꯁꯤꯁꯨ ꯑꯣꯜꯂꯛꯑꯦ ꯍꯥꯏꯗꯤ ꯂꯣꯏ ꯑꯣꯜꯂꯛꯄꯅꯤꯅ ꯑꯗꯨꯝ ꯈꯔ ꯈꯔꯗꯤ ꯑꯗꯨꯝ ꯈꯦꯠꯅꯕ ꯂꯩꯔꯦ ꯍꯥꯏꯗꯤ ꯄꯨꯔꯥ ꯑꯣꯜꯂꯦ ꯍꯥꯏꯕꯁꯨ ꯅꯠꯇꯕ ꯍꯥꯏꯗꯤ ꯑꯣꯜꯂꯦ ꯍꯥꯏꯔꯒꯁꯨ ꯄꯨꯔꯥ ꯍꯥꯏꯗꯤ ꯄꯨꯜꯂꯞ ꯑꯣꯜꯊꯣꯛꯈꯔꯦ ꯍꯥꯏꯕꯁꯨ ꯅꯠꯇꯕ ꯈꯔꯗꯤ ꯑꯗꯨꯝ ꯑꯣꯜꯂꯦ ꯍꯥꯏ ꯇꯥꯔꯦ ꯑꯩ ꯋꯥꯈꯟꯗ